ꯇꯥꯡ ꯑꯃ ꯊꯥ ꯑꯃ ꯂꯤꯁꯤꯡ ꯑꯅꯤꯒ ꯀꯨꯟꯃꯔꯤ ꯇꯥꯡ ꯇꯔꯥ ꯊꯥ ꯑꯅꯤ ꯂꯤꯁꯤꯡ ꯑꯅꯤꯒ ꯀꯨꯟꯃꯔꯤ ꯇꯥꯡ ꯇꯔꯥ ꯊꯥ ꯑꯍꯨꯝ ꯂꯤꯁꯤꯡ ꯑꯅꯤꯒ ꯀꯨꯟ ꯃꯔꯤ ꯇꯥꯡ ꯑꯅꯤ ꯊꯥ ꯑꯅꯤ ꯂꯤꯁꯤꯡ ꯑꯅꯤꯒ ꯀꯨꯟꯃꯔꯤ ꯇꯥꯡ ꯃꯉꯥ ꯊꯥ ꯑꯍꯨꯝ ꯂꯤꯁꯤꯡ ꯑꯅꯤꯒ ꯀꯨꯟꯃꯔꯤ